ꯑꯩꯈꯣꯏꯒꯤ ꯆꯠꯅꯕꯤꯒꯤ ꯐꯤꯁꯦꯠ ꯆꯛꯆꯥ ꯑꯃꯗꯤ ꯂꯣꯟꯁꯤꯡ ꯇꯣꯉꯥꯟꯖꯔꯕꯁꯨ ꯁꯦꯠꯅ ꯆꯥꯅꯕ ꯄꯣꯠ ꯁꯤꯡ ꯑꯁꯤ ꯇꯣꯉꯥꯟ ꯇꯣꯉꯥꯟꯕꯅ ꯅꯨꯄꯤ ꯃꯩꯇꯩ ꯄꯥꯉꯜꯁꯤꯡꯒꯤꯗꯤ ꯒꯨꯔꯈꯥ ꯎꯞꯄꯤ ꯄꯥꯉꯜ ꯅꯨꯄꯥꯁꯤꯡꯒꯤꯅ ꯀꯨꯔꯇꯥ ꯁꯦꯠꯂꯤ ꯑꯗꯨꯅ ꯉꯥꯛ ꯄ ꯆꯠꯅꯕꯤꯒꯤ ꯋꯥꯡꯃꯗ ꯆꯠꯇꯦ ꯃꯈꯜ ꯀꯌꯥ ꯃꯔꯨꯝ ꯑꯁꯤ ꯏꯜꯂꯒ ꯂꯩ ꯃꯨꯁꯤꯂꯤꯝꯁꯤꯡꯒꯤ ꯆꯠꯅꯕꯤꯁꯤꯡ ꯑꯗꯨ ꯈꯔ ꯍꯥꯏꯕ ꯇꯥꯔꯒꯗꯤ ꯃꯤꯑꯣꯏꯕ ꯑꯃꯒ ꯑꯃꯒ ꯃꯀꯣꯏ ꯈꯥꯛꯄ ꯁꯂꯥꯝ ꯇꯧꯅꯕ ꯇꯨꯄꯤ ꯎꯞꯄ ꯃꯁꯤꯅ ꯑꯩꯈꯣꯏꯒꯤ ꯆꯠꯅꯕꯤꯁꯤꯡ ꯑꯁꯤꯕꯨ ꯉꯥꯛꯇꯨꯅ ꯊꯝꯃꯤ